ꯍꯂꯣ ꯁꯤ ꯀꯩꯅꯣ ꯄꯥꯏꯕꯤꯔꯤꯁꯦ ꯄꯗꯃꯥꯔꯣ ꯑꯣ ꯑꯩꯈꯣꯏ ꯑꯣ ꯏꯆꯦ ꯑꯃꯅ ꯅꯝꯕꯔ ꯄꯤꯔꯛꯄꯅꯦꯕꯀꯣ ꯊꯥꯡꯒꯗꯒꯤ ꯏꯆꯦ ꯏꯆꯦ ꯑꯃꯅ ꯑꯗꯨꯗ ꯑꯩꯁꯦ ꯀꯩꯅꯣꯗꯒꯤꯅꯦꯕꯀꯣ ꯍꯥꯏꯗꯤ ꯏꯝꯐꯥꯜꯗꯩ ꯈꯔ ꯆꯠꯂꯒ ꯂꯩꯔꯦ ꯈꯔ ꯊꯥꯞꯄꯦꯕ ꯑꯗ ꯑꯗꯣꯝꯗ ꯂꯥꯛꯀꯗꯕ ꯂꯩꯕ ꯀꯟꯐ꯭ꯔꯦꯟꯁ ꯑꯃꯒꯤ ꯑꯗꯨꯗ ꯂꯣꯛꯇꯥꯛꯇꯣ ꯑꯗꯨꯁꯨ ꯆꯠꯂꯒ ꯁꯨꯝ ꯌꯦꯡꯅꯤꯡꯕ ꯃꯣꯏ ꯀꯩꯀꯩ ꯂꯩꯒꯦ ꯀꯃꯥꯏꯅ ꯇꯧꯕꯅꯣ ꯑꯗꯨꯏꯗꯣ ꯍꯥꯏꯕꯗꯤ ꯀꯃꯥꯏꯅ ꯇꯧꯕꯅꯣꯗꯣ ꯈꯤꯇꯪ ꯈꯪꯖꯕ ꯌꯥꯒꯗ꯭ꯔꯥꯒꯤ ꯑꯪ ꯊꯥꯡꯒꯗ ꯂꯩꯕꯌꯦꯀꯣ ꯑꯗꯨ ꯃꯥꯁꯦ ꯀꯩꯅꯣ ꯇꯧꯕ ꯑꯉꯥꯡ ꯑꯉꯥꯡ ꯆꯦꯟꯕꯒꯤ ꯐꯪꯉꯔꯣꯏ ꯑꯗꯨꯅ ꯊꯥꯡꯒꯒꯤ ꯏꯆꯦꯗꯣ ꯃꯃꯤꯡ ꯅꯥꯎꯕꯤ ꯀꯧꯕꯅꯦꯕ ꯑꯗꯣ ꯅꯥꯎꯕꯤꯗꯨꯅ ꯑꯩꯈꯣꯏ ꯑꯩꯈꯣꯏ ꯏꯅꯥꯎꯄꯤꯅꯤ ꯃꯥꯒ ꯆꯠꯃꯤꯟꯅꯔꯣ ꯄꯗꯃꯥ ꯀꯧꯕꯅꯤ ꯍꯥꯏꯔꯒ ꯅꯝꯕꯔꯁꯦ ꯄꯤꯔꯛꯄꯅꯦꯕ ꯑꯩ ꯊꯥꯡꯒꯒꯤ ꯏꯆꯦꯗꯨꯒꯕꯨꯗꯤ ꯈꯪꯅꯩꯌꯦꯕꯀꯣ ꯑꯗꯨ ꯃꯥꯗꯣ ꯆꯠꯁꯦ ꯍꯥꯏꯕꯗ ꯃꯥꯗꯤ ꯐꯔꯛ ꯇꯥꯔꯅꯤ ꯑꯩꯈꯣꯏ ꯏꯅꯥꯎꯄꯤ ꯑꯃ ꯒ ꯆꯠꯃꯤꯟꯅꯔꯣ ꯏꯅꯥꯎꯄꯤ ꯅꯝꯕꯔ ꯄꯤꯔꯛꯀꯦ ꯍꯥꯏꯔꯒ ꯁꯨꯃꯥꯏꯅ ꯄꯤꯔꯛꯄꯅꯦ ꯑꯩꯁꯤ ꯌꯥꯔꯗꯤ ꯍꯌꯦꯡ ꯂꯥꯛꯀꯦ ꯈꯟꯕ ꯑꯗꯣ ꯍꯌꯦꯡꯁꯦ ꯊꯕꯛ ꯐꯪꯕꯤꯕ ꯅꯠꯇ꯭ꯔꯣ ꯍꯥꯡꯕꯤꯕ꯭ꯔꯥ ꯊꯕꯛ ꯑꯣ ꯍꯣꯏ ꯑꯗꯨ ꯑꯪ ꯂꯣꯛꯇꯥꯛꯁꯤ ꯑꯝꯇ ꯎꯗ꯭ꯔꯤꯌꯦꯕ ꯍꯥꯏꯗꯤ ꯃꯣꯏꯔꯥꯡꯂꯣꯝꯗ ꯕꯤꯁꯦꯝꯄꯨꯔꯂꯣꯝꯗꯗꯤ ꯂꯥꯛꯄ ꯑꯗꯨꯁꯨ ꯂꯣꯛꯇꯥꯛ ꯑꯣꯏꯅ ꯃꯣꯏꯒꯤ ꯁꯦꯟꯗ꯭ꯔꯥꯔꯣꯝꯗ ꯗꯥꯏꯔꯦꯛ ꯆꯠꯂꯒ ꯑꯗꯨꯃꯥꯏꯅꯗꯤ ꯆꯠꯇ꯭ꯔꯤꯕ ꯃꯣꯏ ꯃꯣꯇꯣꯔ ꯕꯣꯠꯀꯥꯁꯨ ꯇꯣꯡꯉꯒ ꯂꯩ ꯍꯥꯏ ꯑꯗꯨ ꯑꯩꯅ ꯂꯥꯛꯇꯣꯏꯁꯤ ꯂꯦꯛꯇꯣꯏꯅꯤ ꯃꯣꯏ ꯑꯁꯤꯗ ꯅꯨꯡꯗꯥꯡꯒꯨꯝꯕ ꯂꯦꯛꯐꯝꯁꯦ ꯑꯅꯧꯕ ꯍꯥꯏꯗꯤ ꯁꯦꯝꯒꯠꯈꯔꯦ ꯍꯥꯏꯅꯁꯨ ꯇꯥꯏ ꯑꯗꯨ ꯂꯩꯕ꯭ꯔꯥ ꯑꯗꯨꯏ ꯃꯔꯣꯜꯗꯨꯁꯨ ꯈꯔ ꯈꯪꯅꯤꯡꯕ ꯍꯥꯟꯅ ꯑꯩꯈꯣꯏ ꯂꯥꯛꯄꯗꯤ ꯑꯩꯈꯣꯏ ꯇꯔꯨꯛꯃꯨꯛ ꯂꯥꯛꯀꯗꯕꯅꯦꯕ ꯑꯗꯨ ꯍꯣꯏ ꯑꯩꯈꯣꯏ ꯇꯔꯨꯛꯁꯤ ꯑꯗꯨꯝ ꯄꯨꯟꯅꯗꯤ ꯂꯦꯛꯑꯅꯤ ꯑꯗꯨ ꯃꯐꯝꯁꯦ ꯂꯩꯒꯗ꯭ꯔꯥ ꯃꯣꯏ ꯂꯦꯛꯄꯒꯤꯁꯤꯅ ꯀꯃꯥꯏꯅ ꯇꯧꯕꯅꯣ ꯑꯗꯨꯁꯨ ꯈꯪꯅꯤꯡꯕ ꯈꯔ

ꯑꯣ ꯑꯗꯨ ꯀꯩꯅꯣꯝ ꯃꯔꯛ ꯊꯠꯅ ꯀꯩꯅꯣꯝꯇ ꯍꯪꯖꯒꯦꯅꯦ ꯍꯧꯖꯤꯛꯀꯤ ꯂꯦꯛꯄꯒꯤꯁꯦ ꯍꯥꯟꯅ ꯍꯥꯏꯗꯤ ꯕꯨꯛ ꯇꯧꯕꯤꯒꯗ꯭ꯔꯥ ꯍꯌꯦꯡꯁꯤ ꯂꯥꯛꯑꯒ ꯑꯗꯨꯝ ꯇꯧꯕ ꯌꯥꯕ꯭ꯔꯥ ꯀꯃꯥꯏꯅ ꯇꯧꯕꯅꯣ ꯍꯥꯏꯕꯗꯤ ꯍꯥꯟꯅ ꯃꯤꯡ ꯄꯥꯟꯁꯤꯜꯂꯒ ꯇꯧꯁꯤꯟꯕ꯭ꯔꯥ ꯑꯣ ꯑꯗꯨ ꯑꯣꯏ ꯇꯥꯔꯗꯤꯅꯦ ꯁꯤꯒꯤ ꯅꯝꯕꯔꯁꯦ ꯁꯤꯒꯤꯁꯤꯗ ꯍꯥꯏꯗꯤ ꯑꯩꯈꯣꯏ ꯂꯥꯛꯃꯤꯟꯅꯒꯗꯕ ꯃꯤ ꯃꯈꯩꯁꯤꯒꯤ ꯑꯀꯨꯞꯄ ꯃꯔꯣꯜ ꯍꯥꯏꯔꯛꯑꯒꯦ ꯑꯗꯨꯒ ꯍꯥꯏꯗꯤ ꯀꯩꯅꯣꯅ ꯍꯥꯏꯗꯤ ꯏꯆꯦꯗꯣ ꯃꯥꯅ ꯑꯗꯨꯝ ꯕꯨꯛ ꯇꯧꯕꯤꯔꯝꯕ ꯌꯥꯕ꯭ꯔꯥ ꯀꯃꯥꯏꯅ ꯇꯧꯕꯅꯣ ꯍꯣꯏ ꯑꯗꯨꯗꯤ ꯁꯤꯒꯤ ꯅꯝꯕꯔꯁꯤꯗ ꯏꯆꯦ ꯍꯥꯏꯗꯤ ꯖꯤꯄꯦ ꯄꯥꯏꯕꯤꯕ꯭ꯔꯥ ꯍꯥꯏꯗꯤ ꯅꯦꯠꯇ ꯑꯗꯨꯝ ꯊꯥꯕꯤꯔꯛꯄꯗꯣ ꯊꯥꯖꯔꯛꯀꯦ ꯍꯥꯏꯕꯒꯤ ꯍꯣꯏ ꯑꯗꯨꯑꯣꯏꯗꯤ ꯑꯩ ꯍꯌꯦꯡꯒꯤ ꯆꯪꯒꯗꯕꯗꯣ ꯑꯦꯗꯚꯥꯟꯁ ꯑꯣꯏꯅ ꯈꯔ ꯊꯥꯔꯛꯑꯒꯦ ꯑꯗꯨ ꯍꯌꯦꯡꯁꯦ ꯑꯩꯈꯣꯏꯅ ꯂꯥꯛꯄꯁꯦ ꯄꯨꯡ ꯀꯩꯅꯣꯗ ꯍꯥꯏꯗꯤ ꯃꯥꯄꯟꯗ ꯌꯧꯔꯛꯀꯦꯅ ꯈꯜꯂꯦꯕ ꯈꯔ ꯉꯟꯅ ꯊꯣꯛꯂꯛꯑꯒ ꯃꯥꯄꯟ ꯑꯗꯨꯋꯥꯏꯗ ꯍꯥꯏꯗꯤ ꯑꯩꯈꯣꯏꯅ ꯊꯣꯛꯂꯛꯄꯩꯗ ꯏꯆꯦꯗ ꯐꯣꯟ ꯇꯧꯖꯔꯛꯑꯒꯦꯅꯦ ꯍꯥꯏꯗꯤ ꯑꯗꯨꯒ ꯐꯣꯟꯗꯨ ꯀꯩꯅꯣ ꯇꯧꯔꯒ ꯄꯥꯎ ꯐꯥꯎꯅꯔꯒ ꯑꯗꯨꯝ ꯏꯆꯦꯅ ꯈꯔ ꯍꯥꯏꯗꯤ ꯒꯥꯏꯠ ꯑꯣꯏꯕꯤꯔꯣꯅꯦ ꯍꯌꯦꯡꯒꯤ ꯑꯣꯏꯅꯗꯤ ꯍꯣꯏ ꯍꯣꯏ ꯌꯥꯝ ꯅꯨꯡꯉꯥꯏꯔꯦ ꯑꯗꯨꯗꯤ ꯊꯝꯃꯒꯦꯀꯣ